ꯃꯤ ꯁꯤꯕꯒꯤ ꯃꯔꯨꯑꯣꯏꯕ ꯃꯔꯝꯁꯦ ꯑꯦꯛꯁꯤꯗꯦꯟ ꯊꯣꯛꯄ ꯑꯗꯨ ꯅꯠꯇ꯭ꯔꯒ ꯑꯦꯛꯁꯤꯗꯦꯟ ꯍꯥꯏꯕꯁꯦ ꯒꯥꯔꯤ ꯈꯛꯇꯪꯒꯤ ꯅꯠꯇꯕ ꯈꯪꯍꯧꯗꯅ ꯊꯣꯛꯂꯛꯄ ꯑꯦꯛꯁꯤꯗꯦꯟ ꯑꯦꯅꯤ ꯑꯃ ꯍꯦꯛꯇ ꯑꯣꯏꯕ ꯌꯥꯏ ꯑꯗꯨ ꯅꯠꯇ꯭ꯔꯒ ꯑꯩꯈꯣꯏꯒꯤ ꯗ꯭ꯔꯒꯀ ꯃꯔꯤ ꯂꯩꯅꯕ ꯀꯦꯁ ꯍꯥꯏꯕꯗꯤ ꯌꯨ ꯑꯣꯏꯒꯦꯔꯥ ꯑꯇꯣꯞꯄ ꯗ꯭ꯔꯒ ꯃꯈꯜ ꯃꯈꯜ ꯑꯗꯨꯒꯤ ꯃꯔꯤ ꯂꯩꯅꯕ ꯀꯦꯁ ꯑꯗꯨꯒ ꯀꯦꯟꯁꯔ ꯀꯦꯟꯁꯔꯁꯤꯗꯗꯤ ꯃꯈꯜ ꯌꯥꯝ ꯂꯩꯈ꯭ꯔꯦ ꯕ꯭ꯂꯠ ꯀꯦꯟꯁꯔ ꯑꯣꯏꯒꯦꯔꯥ ꯀꯦꯟꯁꯔ ꯑꯃꯍꯦꯛꯇ ꯑꯣꯏꯕ ꯌꯥꯕ ꯀꯦꯟꯁꯔ ꯀꯦꯟꯁꯔꯁꯦ ꯍꯧꯖꯤꯛꯇꯤ ꯀꯦꯟꯁꯔꯒꯤ ꯃꯈꯜꯁꯤꯗ ꯌꯥꯝꯅ ꯑꯣꯏꯅꯔꯦ ꯑꯗꯨꯒ ꯕꯤ ꯄꯤ ꯏꯁꯇ꯭ꯔꯣꯛ ꯇꯧꯕ ꯕꯤ ꯄꯤ ꯏꯁꯇ꯭ꯔꯣꯛꯁꯦ ꯁꯤꯁꯨ ꯕꯤ ꯄꯤꯁꯤꯁꯨ ꯍꯧꯖꯤꯛꯀꯥꯟꯗꯤ ꯕꯤ ꯄꯤ ꯏꯁꯇ꯭ꯔꯣꯛ ꯇꯧꯔꯒ ꯌꯥꯝ ꯑꯣꯏꯅꯔꯦ ꯑꯗꯨꯒ ꯁꯨꯁꯥꯏꯠ ꯀꯨꯝꯕꯁꯤꯅ ꯑꯩꯈꯣꯏꯒꯤ ꯏꯟꯈꯠꯂꯛꯄ ꯑꯉꯥꯡꯁꯤꯡꯗ ꯊꯣꯛꯍꯟꯕ ꯍꯥꯏꯕ ꯇꯥꯔꯦ ꯌꯥꯝꯅ ꯄꯤꯛꯄꯁꯨ ꯅꯠꯇꯕ ꯑꯗꯨꯒꯨꯝꯕ ꯁꯨꯁꯥꯏꯠꯀꯤ ꯀꯦꯁꯁꯦ ꯁꯤ ꯌꯥꯝ ꯊꯣꯛꯑꯦ ꯑꯗꯣ ꯁꯤꯒꯤ ꯃꯔꯝꯗ ꯑꯅꯝꯕꯅ ꯑꯣꯏꯌꯦ ꯑꯗꯨꯒ ꯑꯉꯥꯡ ꯁꯤꯕꯒꯤ ꯆꯥꯡꯁꯤꯗꯤ ꯑꯇꯣꯞꯄꯒ ꯌꯦꯡꯅꯔꯨꯕ ꯃꯇꯝꯗ ꯑꯩꯈꯣꯏꯒꯤ ꯂꯝꯁꯤꯗꯤ ꯑꯉꯥꯡ ꯁꯤꯕꯒꯤ ꯆꯥꯡꯁꯤꯗꯤ ꯌꯥꯝ ꯅꯦꯝꯅ ꯂꯩ ꯍꯥꯏꯕ ꯇꯥꯔꯦ ꯑꯇꯩꯒ ꯌꯦꯡꯟꯕ ꯃꯇꯝꯗ ꯌꯥꯝ ꯑꯉꯥꯡꯒꯤꯗꯤ ꯊꯣꯏꯗꯣꯛꯄ ꯌꯥꯝꯅ ꯋꯥꯡꯅ ꯁꯤꯕ ꯈꯣꯠꯄ ꯑꯗꯨꯒꯨꯝꯕꯒꯤ ꯑꯝꯇ ꯂꯩꯇ꯭ꯔꯦ ꯑꯗꯨꯒ ꯑꯉꯥꯡꯁꯤꯡꯒꯤꯗꯃꯛꯇ ꯇꯤꯀꯥ ꯊꯥꯕꯁꯦ ꯊꯥꯏꯌꯦ ꯍꯥꯏꯕꯗꯤ ꯑꯩꯈꯣꯏꯒꯤꯗꯨꯗ ꯂꯩꯔꯤꯕ ꯑꯁꯥ ꯋꯥꯀꯔꯁꯤꯡꯅ ꯇꯧꯔꯒ ꯑꯉꯥꯡꯁꯤꯡꯒꯤ ꯇꯤꯀꯥ ꯊꯥꯕꯁꯦ ꯊꯥ ꯈꯨꯗꯤꯡꯒꯤ ꯁꯨꯡꯁꯣꯏ ꯁꯣꯏꯗꯅ ꯂꯥꯛꯑꯒ ꯃꯣꯏꯒꯤ ꯄꯤꯕꯝ ꯊꯣꯛꯄ ꯚꯦꯛꯁꯤꯟ ꯃꯥꯒꯤ ꯄꯤꯖꯕꯝ ꯊꯣꯛꯄ ꯍꯤꯗꯥꯛ ꯚꯤꯇꯥꯃꯤꯟ ꯑꯣꯏꯔꯣ ꯃꯥꯒꯤ ꯀꯥꯞꯄ ꯊꯥꯒꯤ ꯑꯣꯏꯒꯗꯕ ꯚꯦꯛꯔꯁꯤꯟꯒꯨꯝꯕ ꯑꯗꯨꯒꯨꯝꯕꯁꯦ ꯑꯗꯨꯝ ꯀꯥꯞꯊꯣꯛꯑꯦ ꯃꯣꯏꯅ ꯐꯖꯅ ꯁꯤꯜꯂꯒ ꯚꯦꯛꯁꯤꯟꯁꯦ ꯐꯖꯅ ꯀꯥꯞꯊꯣꯛꯄꯤ ꯑꯗꯨꯒ ꯑꯉꯥꯡꯁꯤꯡꯗ ꯐꯪꯕ ꯏꯁꯀꯤꯝ ꯍꯥꯏꯔꯒꯗꯤ ꯄ꯭ꯔꯙꯥꯟ ꯃꯟꯇ꯭ꯔꯤ ꯃꯟꯆꯨ ꯕꯟꯗꯅꯥ ꯌꯣꯖꯅꯥ ꯁꯤꯁꯦ ꯁꯤꯒꯤ ꯃꯇꯥꯡꯗ ꯑꯪꯒꯜꯋꯥꯗꯤ ꯋꯥꯀꯔꯗꯒꯤ ꯐꯪꯉꯤ ꯍꯥꯏꯕꯗꯤ ꯑꯩꯈꯣꯏꯒꯤ ꯑꯉꯥꯡ ꯄꯣꯛ ꯇꯧꯔꯕ ꯃꯃꯥ ꯄ꯭ꯔꯦꯛꯅꯦꯟꯁꯤ ꯑꯣꯏꯔꯕ ꯃꯃꯥꯁꯤꯅ ꯑꯉꯥꯡꯁꯦ ꯍꯦꯛ

ꯃꯃꯥꯁꯤꯒꯤ ꯑꯦꯀꯥꯎꯟꯗ ꯑꯩꯈꯣꯏꯒꯤ ꯒꯣꯕꯔꯃꯦꯟꯒꯤ ꯁꯥꯏꯠꯇꯒꯤ ꯍꯥꯏ ꯇꯥꯔꯦ ꯑꯉꯥꯡꯁꯤꯒꯤꯗꯃꯛꯇ ꯑꯣꯏꯅ ꯄꯩꯁꯥ ꯈꯖꯤꯛꯇꯪ ꯑꯣꯏꯔꯒꯁꯨ ꯆꯪꯍꯜꯂꯛꯑꯦ ꯑꯗꯨꯒ ꯑꯁꯥ ꯋꯥꯀꯔꯗꯒꯤꯅ ꯑꯩꯈꯣꯏꯒꯤ ꯑꯉꯥꯡꯁꯤꯒꯤ ꯑꯣꯏꯕ ꯍꯤꯗꯥꯛ ꯂꯥꯡꯊꯛꯀꯤ ꯃꯇꯥꯡꯗ ꯑꯗꯨꯝ ꯃꯣꯏꯅ ꯑꯣꯏꯔꯦ ꯑꯗꯨꯒ ꯑꯪꯒꯜꯋꯥꯗꯤꯒꯤꯁꯤꯁꯨ ꯑꯉꯥꯡꯁꯦ ꯑꯄꯤꯛꯄ ꯑꯉꯥꯡ ꯍꯥꯏꯕꯗꯤ ꯑꯦꯔꯥꯎꯟ ꯆꯍꯤ ꯑꯅꯤ ꯐꯥꯎꯕꯒꯤ ꯃꯅꯨꯡꯗ ꯑꯗꯨꯝ ꯂꯩꯔꯕ ꯑꯉꯥꯡ ꯑꯃꯗꯒꯤꯅ ꯑꯅꯤ ꯐꯥꯎꯒꯤ ꯃꯅꯨꯡꯗ ꯂꯩꯕ ꯑꯉꯥꯡꯁꯤꯡꯁꯦ ꯁꯤꯒꯤ ꯑꯪꯒꯜꯋꯥꯗꯤꯁꯤꯗ ꯃꯣꯏꯅ ꯂꯥꯏꯔꯤꯛ ꯂꯥꯏꯁꯨ ꯇꯝꯕꯤꯕ ꯈꯣꯠꯄ ꯃꯣꯏꯅ ꯑꯗꯨꯝ ꯑꯅꯝꯕꯅ ꯁꯦꯟꯅꯕꯤ ꯑꯗꯨꯒ ꯑꯉꯥꯡꯒꯤ ꯍꯤꯗꯥꯛ ꯂꯥꯡꯊꯛꯀꯤꯗ ꯑꯣꯏꯔꯒꯁꯨ ꯃꯣꯏꯒꯤ ꯃꯇꯥꯡꯗ ꯂꯥꯛꯄ ꯑꯗꯨꯝ ꯌꯥꯎꯋꯦ